ꯍꯜꯂꯣ ꯁꯤꯕꯨ ꯀꯛꯆꯤꯡ ꯇ꯭ꯔꯥꯕꯦꯜ ꯑꯦꯖꯦꯟꯁꯤꯒꯤ ꯑꯣꯏꯕꯤꯔꯕ꯭ꯔꯥ ꯑꯣꯑꯣ ꯑꯩ ꯐꯣꯟ ꯇꯧꯖꯔꯛꯂꯤꯁꯦ ꯀꯛꯆꯤꯡ ꯇꯨꯔꯦꯜ ꯋꯥꯡꯃ ꯑꯦꯜ ꯄꯤ ꯁ꯭ꯀꯨꯜ ꯄꯔꯦꯡꯗꯒꯤꯅꯦꯕꯀꯣ ꯑꯩꯈꯣꯏꯁꯦ ꯍꯌꯦꯡ ꯑꯟꯗ꯭ꯔꯣ ꯆꯠꯀꯗꯕ ꯑꯩꯈꯣꯏꯒꯤ ꯐꯦꯃꯤꯂꯤ ꯑꯥ ꯑꯩꯈꯣꯏ ꯃꯗꯤ ꯌꯥꯝꯗꯦ ꯑꯩꯈꯣꯏ ꯃꯤ ꯃꯔꯤ ꯈꯛꯇꯅꯦ ꯍꯣꯏ ꯍꯣꯏ ꯑꯗꯨ ꯒꯥꯔꯤꯗꯨ ꯀꯩ ꯀꯩ ꯒꯥꯔꯤ ꯂꯩꯕꯅꯣ ꯑꯩꯈꯣꯏꯅ ꯁꯨꯝ ꯈꯟꯕ ꯑꯩꯈꯣꯏ ꯏꯁꯥꯒꯤꯀꯣ ꯑꯄꯥꯝꯕ ꯈꯟꯕ ꯌꯥꯕ꯭ꯔꯥ ꯌꯥꯔꯒꯗꯤ ꯀꯩꯅꯣꯗꯣ ꯑꯩꯈꯣꯏ ꯒꯥꯔꯤ ꯃꯃꯤꯡꯗꯨ ꯑꯩꯈꯣꯏꯅ ꯑꯃꯨꯛ ꯕꯥꯂꯦꯅꯣꯗꯨ ꯑꯣꯏꯅ ꯄꯥꯝꯕꯩ ꯕꯥꯂꯦꯅꯣꯗꯨ ꯂꯩꯔꯒꯗꯤ ꯕꯥꯂꯦꯅꯣꯗꯨ ꯑꯣꯏꯅ ꯆꯠꯈꯤꯒꯦ ꯑꯩꯈꯣꯏ ꯑꯩꯈꯣꯏ ꯃꯔꯤ ꯑꯥ ꯀꯩꯅꯣ ꯑꯟꯗ꯭ꯔꯣꯗ ꯃꯐꯝꯅ ꯍꯣꯏ ꯑꯗꯨꯏꯗꯨ ꯍꯌꯦꯡꯅꯦꯕꯀꯣ ꯑꯗꯨ ꯈꯤꯇꯪꯗꯨ ꯈꯤꯇꯪ ꯑꯃꯨꯛ ꯉꯜꯍꯟꯅꯤꯡꯕꯩ ꯑꯩꯈꯣꯏꯅ ꯑꯃꯨꯛ ꯄꯨꯡꯗꯨ ꯄꯨꯡ ꯇꯔꯦꯠ ꯑꯗꯥꯏ ꯆꯠꯅꯤꯡꯕꯩ ꯂꯝꯗꯨ ꯑꯃꯃꯝꯅꯤꯅ ꯀꯛꯆꯤꯡꯒ ꯑꯟꯗ꯭ꯔꯣꯒꯗꯤ ꯂꯝꯗꯨ ꯑꯃꯃꯝꯅꯤ ꯂꯥꯞꯄꯅꯤꯅ ꯍꯣꯏ ꯍꯣꯏ ꯑꯗꯨ ꯄꯩꯁꯥꯅ ꯀꯃꯥꯏꯅ ꯇꯧꯕꯅꯣ ꯑꯩꯈꯣꯏ ꯃꯃꯟꯗꯣ ꯑꯣꯑꯣ ꯈꯤꯇꯪ ꯇꯥꯊꯣꯛ ꯇꯥꯁꯤꯟ ꯌꯥꯔꯒꯗꯤ ꯈꯤꯇꯪ ꯇꯥꯊꯣꯛ ꯇꯥꯁꯤꯟ ꯇꯧꯕꯤꯔꯣ ꯑꯗꯨꯒ ꯍꯌꯦꯡꯁꯦ ꯁꯣꯏꯗꯅꯉꯥꯏ ꯑꯗꯨꯝ ꯂꯥꯛꯄꯤꯔꯣ ꯑꯩꯈꯣꯏ ꯖꯒꯥꯗꯣ ꯑꯣ ꯀꯩꯅꯣ ꯀꯛꯆꯤꯡ ꯇꯨꯔꯦꯜ ꯋꯥꯡꯃ ꯑꯦꯜ ꯄꯤ ꯁ꯭ꯀꯨꯜ ꯄꯔꯦꯡꯗꯒꯤ ꯎꯝ ꯎꯝ ꯎꯝ ꯍꯣꯏ ꯑꯗꯨꯃꯥꯏꯅ ꯇꯧꯕꯤꯔꯣ ꯃꯤ ꯃꯔꯤ ꯈꯛꯇꯅꯤ ꯑꯥ ꯍꯣꯏ ꯍꯣꯏ ꯍꯣꯏ ꯍꯣꯏ ꯒꯥꯔꯤ ꯊꯥꯎꯗꯨꯗꯤ ꯀꯃꯥꯏꯅ ꯇꯧꯅꯤ ꯅꯣꯏ ꯑꯗꯨꯗꯩ ꯑꯗꯨꯝ ꯍꯥꯜꯂꯛꯀꯗ꯭ꯔꯥ ꯅꯠꯇ꯭ꯔꯒꯅ ꯑꯩꯈꯣꯏ ꯑꯩꯈꯣꯏꯅ ꯍꯥꯟꯖꯒꯗ꯭ꯔꯥ ꯑꯣꯑꯣ ꯍꯣꯏ ꯐꯔꯦ ꯐꯔꯦ ꯈꯤꯇꯪꯗꯤ ꯉꯟꯕꯤꯔꯛꯑꯣꯀꯣ

ꯑꯩꯈꯣꯏ ꯑꯟꯗ꯭ꯔꯣ ꯌꯧꯕꯗꯨ ꯊꯦꯡꯅ ꯌꯧꯕꯗꯨ ꯌꯥꯔꯣꯏꯗꯕ ꯄꯨꯡ ꯇꯔꯦꯠ ꯑꯗꯨꯋꯥꯏꯗ ꯑꯗꯨꯝ ꯂꯥꯛꯄꯤꯔꯣ ꯐꯔꯦ ꯐꯔꯦ ꯑꯗꯨꯗꯤ ꯎꯝ ꯌꯥꯝ ꯅꯨꯡꯉꯥꯏꯖꯔꯦ